ꯑꯥ ꯍꯜꯂꯣ ꯅꯨꯡꯉꯥꯏꯔꯤꯕ꯭ꯔꯣ ꯅꯨꯡꯉꯥꯏꯔꯦ ꯀꯔꯝ ꯇꯧꯕ꯭ꯔꯣ ꯍꯧꯖꯤꯛꯀꯥꯟ

ꯌꯥꯝ ꯅꯨꯡꯉꯥꯏꯔꯦ ꯌꯥꯔꯦ ꯍꯧꯖꯤꯛꯀꯥꯟ ꯅꯪ ꯀꯔꯤ ꯑꯦꯟꯁꯥꯡ ꯆꯥꯔꯒ ꯂꯩꯕ꯭ꯔꯣ ꯀꯔꯤ ꯑꯦꯟꯁꯥꯡ ꯆꯥꯔꯒ ꯂꯩꯕ꯭ꯔꯣ ꯍꯧꯖꯤꯛꯀꯥꯟ ꯑꯩꯁꯨ ꯑꯥꯜꯂꯨꯒ ꯗꯥꯜ ꯍꯣꯏ ꯀꯔꯤ ꯊꯕꯛ ꯇꯧꯔꯒ ꯂꯩꯕ꯭ꯔꯣ ꯍꯧꯖꯤꯛꯀꯥꯟꯗꯨ ꯉꯁꯤꯔꯥ ꯉꯁꯤꯔꯥ ꯀꯩꯗꯧꯉꯩ ꯆꯥꯁꯤ ꯍꯥꯏꯕ꯭ꯔꯣ

ꯑꯗꯣ ꯑꯗꯨꯒ ꯅꯪ ꯁꯥ ꯆꯥꯕꯒꯤ ꯀꯔꯝ ꯇꯧꯁꯤꯔꯥ ꯍꯣꯏ ꯐꯦꯟꯗ ꯂꯩꯔꯁꯨ ꯐꯦꯟꯗꯁꯨ ꯑꯗꯨꯝ ꯁꯨꯝ ꯁꯥꯕꯒꯤ ꯌꯥꯗ꯭ꯔꯦ

ꯑꯩꯗꯤ ꯐ꯭ꯔꯤꯖꯇ ꯌꯥꯎꯒꯦ ꯂꯩꯔꯦ ꯍꯣꯏ ꯍꯣꯏꯗ ꯌꯥꯎꯒꯦ ꯂꯩꯔꯦ ꯍꯣꯏ ꯐ꯭ꯔꯤꯖ ꯃꯅꯨꯡꯗ ꯆꯪꯉꯣ ꯅꯪꯁꯨ ꯍꯣꯏ ꯃꯄꯥꯟꯗ ꯊꯣꯛꯀꯦ ꯍꯥꯏꯔꯁꯨ ꯁꯥꯃꯟꯈ꯭ꯔꯦꯅꯤꯅꯦꯀꯣ ꯇꯨꯝꯕ ꯃꯇꯝꯗ ꯑꯗꯨꯝ ꯇꯨꯝꯂꯒ ꯂꯩꯌꯦ ꯑꯗꯨꯝ ꯇꯨꯝꯂꯒ ꯌꯣꯠꯆꯩꯅ ꯁꯤꯒꯦ ꯇꯧꯔꯦ ꯍꯣꯏ ꯀꯔꯝ ꯇꯧꯁꯤꯔꯥ ꯈꯪꯗ꯭ꯔꯦ ꯍꯧꯖꯤꯛ ꯀꯥꯟꯗꯣ ꯅꯍꯥꯟꯒꯨꯝꯅ ꯑꯗꯨꯝ ꯇꯧꯔꯦ ꯋꯦꯗꯔꯗ ꯑꯗꯨꯝ ꯇꯦꯟꯁ ꯀꯥꯎꯈ꯭ꯔꯦꯅꯦ ꯌꯥꯝ ꯑꯗꯨ ꯌꯦꯡꯁꯤ ꯑꯉꯥꯡꯈꯣꯏꯗꯣ ꯁꯨꯇꯤ ꯍꯧꯖꯤꯛ ꯆꯠꯁꯦ ꯍꯥꯏꯕ꯭ꯔꯥ ꯍꯣꯏ ꯑꯗꯨ ꯉꯥꯏꯈꯣ ꯑꯩ ꯍꯧꯖꯤꯛ ꯊꯕꯛ ꯈꯔ ꯋꯥꯠꯂꯤꯌꯦ ꯇꯪꯔꯒ ꯍꯣꯔꯦꯟ ꯆꯠꯁꯦ ꯑꯩ ꯐꯤ ꯁꯨꯔꯒ ꯂꯩꯌꯦ

ꯀꯔꯤꯁꯨ ꯇꯧꯁꯨ ꯇꯧꯅꯤꯡꯗꯦ ꯃꯄꯥꯟꯗꯁꯨ ꯀꯤꯌꯦ ꯁꯥꯃꯟꯈ꯭ꯔꯦꯅꯤꯅꯦꯀꯣ ꯑꯗꯨ ꯌꯨꯝꯗꯒꯤ ꯇꯨꯝꯐꯝꯗꯒꯤ ꯒꯦꯝ ꯁꯥꯟꯅꯔꯒ ꯂꯩ ꯑꯩ ꯍꯣꯏ ꯒꯦꯝ ꯌꯥꯕꯗꯣ ꯍꯣꯏ

ꯍꯣꯏ ꯁꯣꯏꯗꯅ ꯆꯠꯁꯦ ꯑꯗꯨꯒ ꯉꯥꯏꯈꯣꯀꯣ ꯑꯃꯨꯔꯛ ꯑꯩ ꯊꯕꯛ ꯈꯔ ꯂꯣꯏꯗ꯭ꯔꯦ ꯂꯣꯏꯔꯒ ꯑꯩꯅ ꯐꯣꯟ ꯀꯣꯜ ꯇꯧꯒꯦ ꯍꯣꯏ ꯑꯉꯥꯡꯈꯣꯏꯗꯨ ꯂꯣꯏꯅꯃꯛ ꯁ꯭ꯀꯨꯜ ꯆꯠꯈ꯭ꯔꯦꯀꯣ ꯉꯥꯏꯈꯣ ꯑꯉꯥꯡꯈꯣꯏꯗꯣ ꯁ꯭ꯀꯨꯜ ꯆꯠꯈ꯭ꯔꯕ꯭ꯔꯥ ꯍꯣꯏ ꯍꯣꯏ ꯍꯣꯏ ꯑꯗꯨꯝ ꯇꯧꯁꯦ ꯍꯣꯏ ꯑꯗꯣ ꯊꯝꯈ꯭ꯔꯁꯤꯀꯣ